ꯑꯩꯍꯥꯛ ꯏꯁꯂꯥꯝ ꯙꯔꯃꯅꯤ ꯑꯩꯈꯣꯏꯒꯤ ꯆꯠꯅꯕꯤ ꯉꯥꯛꯅꯕꯒꯤꯗꯃꯛꯇ ꯑꯩꯈꯣꯏꯅ ꯊꯛꯁꯤ ꯈꯥꯁꯤ ꯑꯍꯜ ꯂꯃꯟ ꯈꯪꯅ ꯆꯠꯄ ꯑꯃꯗꯤ ꯑꯃꯗꯤ ꯂꯝꯆꯠ ꯁꯥꯖꯠ ꯐꯖꯅ ꯑꯍꯜꯗ ꯀꯔꯤ ꯉꯥꯡꯒꯅꯤ ꯏꯈꯥ ꯊꯥꯕꯗ ꯀꯔꯤ ꯉꯥꯡꯒꯅꯤ ꯈꯪꯅ ꯆꯠꯀꯗꯕꯅꯤ ꯏꯁꯂꯥꯝ ꯙꯔꯃꯒꯤ ꯑꯣꯏꯅ ꯅꯨꯄꯤꯅ ꯀꯣꯛ ꯈꯨꯝꯕ ꯄꯔꯗꯥ ꯂꯩꯅ ꯆꯠꯄ ꯅꯃꯥꯁ ꯃꯇꯝ ꯆꯥꯅ ꯁꯣꯟꯕ ꯅꯨꯄꯥꯁꯨ ꯅꯨꯄꯤꯁꯨ ꯑꯍꯜ ꯂꯃꯟꯒꯤ ꯍꯥꯛꯇꯛꯇꯒꯤ ꯆꯠꯅꯔꯛꯂꯕ ꯆꯠꯅꯕꯤ ꯑꯁꯤꯕꯨ ꯑꯩꯈꯣꯏꯅ ꯉꯥꯛꯅ ꯆꯠꯀꯗꯕꯅꯤ ꯉꯥꯛꯅ ꯆꯠꯀꯗꯕꯅꯤ ꯐꯠꯇꯕ ꯀꯌꯥꯗꯒꯤ ꯉꯥꯛꯊꯣꯛꯄꯤꯗꯨꯅ ꯑꯩꯈꯣꯏꯅ ꯑꯐꯕꯇ ꯇꯧꯅꯕ ꯑꯉꯥꯡꯁꯤꯡꯗ ꯇꯥꯛꯄꯤ ꯇꯝꯕꯤꯗꯨꯅ ꯑꯩꯈꯣꯏꯅ ꯍꯣꯠꯅꯒꯗꯕꯅꯤ ꯃꯤꯑꯣꯏꯕꯒꯤ ꯃꯤꯅꯨꯡꯁꯤ ꯑꯁꯤꯅ ꯋꯥꯈꯜꯗ ꯊꯝꯕꯤꯔꯒ ꯍꯤꯡꯃꯤꯟꯅꯔꯤꯕ ꯄꯨꯝꯅꯃꯛꯄꯨ ꯅꯨꯡꯁꯤ ꯆꯥꯟꯅꯅ ꯍꯤꯡꯃꯤꯟꯅꯅꯕ ꯂꯣꯏꯅꯕꯤꯒꯗꯕꯅꯤ ꯑꯃꯗꯤ ꯆꯠꯅꯕꯤ ꯑꯁꯤꯕꯨ ꯉꯥꯛꯅ ꯆꯠꯅꯕ ꯑꯩꯈꯣꯏ ꯄꯨꯟꯅ ꯍꯣꯠꯅꯃꯤꯟꯅꯁꯤ